ꯃꯅꯤꯄꯨꯔꯤꯒꯤ ꯂꯣꯟꯊꯥꯏ ꯇꯝꯈꯤꯕ ꯅꯠꯇ꯭ꯔꯒ ꯁꯤꯖꯤꯟꯅꯈꯤꯕ ꯂꯩꯔꯦ ꯃꯅꯤꯄꯨꯔ ꯍꯥꯏꯕꯁꯤ ꯐꯨꯔꯨꯞ ꯀꯌꯥꯅꯤ ꯄꯨꯟꯁꯤꯟꯗꯨꯅ ꯇꯥꯕ ꯃꯐꯝꯅꯤ ꯃꯔꯝ ꯑꯁꯤꯅ ꯉꯥꯡꯊꯣꯛꯄ ꯃꯇꯝꯗ ꯈꯦꯅꯩ ꯇꯥꯕꯗ ꯃꯥꯟꯅꯗꯦ ꯂꯣꯟꯗꯨ ꯇꯣꯉꯥꯟ ꯇꯣꯉꯥꯟꯕ ꯂꯣꯟꯅꯤ ꯉꯥꯡꯕꯗ ꯂꯨꯝ ꯂꯨꯝ ꯂꯥꯎꯋꯤ ꯉꯥꯡꯕ ꯌꯥꯡꯅ ꯉꯥꯡꯕ ꯊꯨꯅ ꯉꯥꯡꯕ ꯀꯌꯥꯅꯤ ꯄꯨꯟꯁꯤꯟꯗꯨꯅ ꯇꯥꯕ ꯃꯐꯝꯅꯤꯅ ꯉꯥꯡꯕꯒꯤ ꯃꯑꯣꯡ ꯈꯦꯠꯅꯕꯅꯤ ꯑꯩꯅꯁꯨ ꯇꯥꯡꯈꯨꯜ ꯂꯣꯟꯕꯨ ꯇꯝꯖꯩ ꯑꯗꯨꯕꯨ ꯉꯥꯡꯕꯗ ꯌꯥꯝꯅ ꯅꯨꯡꯉꯥꯏꯇꯦ ꯍꯩꯅꯗꯦ ꯂꯣꯟꯗꯨ ꯂꯨꯝꯕꯅꯤꯅ ꯉꯥꯡꯊꯣꯛꯄꯗ ꯇꯠ ꯇꯠ ꯂꯥꯎꯋꯤ